ꯑꯩꯁꯤ ꯏꯁꯥ ꯅꯨꯡꯉꯥꯏꯇꯗꯅ ꯅꯨꯃꯤꯠ ꯅꯤꯅꯤ ꯍꯨꯝꯅꯤ ꯁꯨꯔꯦ ꯑꯁꯨꯝ ꯋꯥꯈꯜꯁꯤ ꯅꯨꯡꯉꯥꯏꯇꯕ ꯋꯥꯈꯜꯁꯤ ꯋꯥꯈꯜꯁꯨ ꯅꯨꯡꯉꯥꯏꯇꯕ ꯏꯁꯥꯁꯨ ꯅꯨꯡꯉꯥꯏꯇꯕ ꯄꯨꯟꯁꯤꯜꯂꯒ ꯑꯩꯁꯤ ꯕꯦꯕꯂꯥ ꯆꯨꯔꯒ ꯂꯩꯔꯝꯕꯅꯦꯕ ꯑꯗꯣ ꯍꯧꯖꯤꯛꯇꯤ ꯑꯩꯒꯤ ꯍꯥꯏꯗꯤ ꯏꯃꯥꯟꯅꯕꯤ ꯊꯥꯏꯅꯒꯤ ꯏꯃꯥꯟꯅꯕꯤ ꯑꯃ ꯑꯩꯉꯣꯟꯗ ꯏꯈꯪ ꯈꯪꯍꯧꯗꯅ ꯀꯣꯜ ꯇꯧꯔꯛꯑꯒ ꯃꯥ ꯂꯨꯍꯣꯡꯗꯣꯔꯦ ꯂꯨꯍꯣꯡꯕ ꯂꯥꯛꯇꯕ ꯌꯥꯗꯦ ꯈꯣꯠꯇꯦ ꯃꯥꯅ ꯑꯗꯨꯃꯥꯏꯅ ꯍꯥꯏꯖꯤꯜꯂꯛꯄꯗꯒꯤ ꯏꯁꯥ ꯅꯥꯔꯝꯕꯀꯁꯦ ꯄꯨꯡꯀꯥꯎ ꯀꯥꯎꯊꯣꯛꯑꯒ ꯍꯥꯏꯕꯗꯤ ꯌꯥꯝ ꯅꯨꯡꯉꯥꯏꯕꯗꯣ ꯑꯩꯉꯣꯟꯗ ꯍꯥꯏꯕꯗꯤ ꯑꯅꯥꯕꯀꯥꯁꯦ ꯄꯨꯔꯥ ꯂꯩꯒꯤꯗꯕꯩ ꯃꯑꯣꯡꯗ ꯑꯁ ꯍꯌꯦꯡꯋꯥꯏ ꯂꯨꯍꯣꯡ ꯆꯠꯄ ꯀꯥꯟꯗꯅ ꯀꯔꯤ ꯁꯦꯠꯄ ꯑꯗꯨ ꯑꯗꯨ ꯇꯧꯕ ꯈꯣꯠꯄ ꯏꯁꯥꯁꯤ ꯀꯩ ꯍꯥꯏꯅꯤ ꯌꯥꯝ ꯍꯔꯥꯎꯍꯟꯕꯗꯣ ꯅꯥꯈꯤꯕꯒ ꯅꯥꯏ ꯍꯥꯏꯕꯁꯤꯐꯥꯎꯕ ꯀꯥꯎꯊꯣꯛꯍꯜꯂꯒꯅꯦ ꯏꯁꯥꯁꯤ ꯄꯨꯡꯅꯨꯡ ꯅꯨꯡꯉꯥꯏꯍꯟꯈꯤꯕꯗꯣ ꯑꯗꯨꯃꯥꯏꯅ ꯑꯣꯏꯈ꯭ꯔꯦ